ꯊꯧꯕꯥꯜ ꯖꯤꯂꯥꯗ ꯂꯩꯕ ꯃꯔꯨꯑꯣꯏꯕ ꯁꯦꯟꯃꯤꯠꯂꯣꯟ ꯗ ꯀꯥꯟꯅꯕ ꯄꯤꯕꯁꯤꯡ ꯑꯗꯨꯗꯤ ꯂꯤꯂꯤ ꯁꯅꯥ ꯏꯟꯗꯁꯇ꯭ꯔꯤ ꯀꯪꯕ ꯐꯨꯠ ꯏꯟꯗꯁꯇ꯭ꯔꯤ ꯑꯥꯔ ꯀꯦ ꯏꯟꯇꯔꯄ꯭ꯔꯥꯏꯖꯦꯁ ꯅꯤꯡꯊꯧꯖꯝ ꯐꯥꯔꯝ ꯍꯥꯎꯁ ꯁꯉꯥꯏ ꯁꯥꯔꯚꯤꯁ ꯑꯁꯤꯅ ꯑꯁꯤꯅꯆꯤꯡꯕ ꯆꯤꯡꯕꯅꯤ ꯍꯥꯏꯔꯤꯕ ꯐꯤꯕꯝꯁꯤꯡ ꯑꯁꯤꯅ ꯃꯤꯑꯣꯏ ꯀꯌꯥꯕꯨ ꯊꯕꯛ ꯄꯤꯗꯨꯅ ꯁꯦꯟꯃꯤꯠꯂꯣꯟ ꯐꯒꯠꯍꯜꯂꯤ ꯌꯥꯝꯅ ꯃꯔꯨꯑꯣꯏꯅ ꯑꯣꯏꯕ ꯑꯃ ꯍꯥꯏꯕ ꯇꯥꯔꯒꯗꯤ ꯖꯤꯂꯥ ꯑꯁꯤꯗ ꯂꯩꯔꯤꯕ ꯃꯤꯑꯣꯏꯁꯤꯡꯕꯨ ꯆꯦꯛꯀꯣꯟꯗ ꯊꯕꯛ ꯁꯨꯗꯨꯅ ꯅꯣꯡꯃꯒꯤ ꯈꯨꯠꯁꯨꯃꯟ ꯇꯥꯟꯕ ꯉꯝꯃꯦ ꯃꯁꯤꯅ ꯂꯥꯏꯔꯕ ꯏꯃꯨꯡꯒꯤ ꯃꯇꯦꯡ ꯌꯥꯝꯅ ꯆꯥꯎꯅ ꯄꯥꯡꯉꯦ ꯍꯥꯏꯔꯤꯕ ꯄ꯭ꯔꯥꯏꯚꯦꯠ ꯐꯥꯔꯝ ꯁꯤꯡ ꯑꯁꯤ ꯌꯥꯝꯅ ꯀꯥꯟꯅꯩ ꯂꯤꯛꯂꯥ ꯏꯟꯗꯁꯇ꯭ꯔꯤꯅ ꯊꯕꯛ ꯃꯌꯥꯝ ꯑꯃꯁꯨ ꯄꯤꯕꯤꯔꯤ